ꯚꯥꯔꯠꯅ ꯑꯦꯟꯇꯔꯄ꯭ꯔꯦꯅꯔꯁꯤꯡ ꯆꯣꯡꯊꯣꯛꯅꯔꯛꯄꯒꯤ ꯃꯇꯝ ꯑꯃ ꯑꯣꯏꯔꯦ ꯍꯥꯏꯕꯗꯤ ꯑꯦꯟꯇꯔꯄ꯭ꯔꯦꯅꯔ ꯃꯁꯤꯡ ꯌꯥꯝꯕ ꯇꯥꯔꯒꯗꯤ ꯃꯅꯤꯄꯨꯔꯗꯗꯤ ꯏꯀꯣꯅꯣꯃꯤꯛꯁꯦ ꯁꯣꯟꯕꯅꯤꯅ ꯍꯥꯏꯗꯤ ꯑꯦꯟꯇꯔꯄ꯭ꯔꯦꯅꯔ ꯌꯥꯝꯅ ꯂꯩꯇꯥꯗꯤ ꯃꯥꯒꯤ ꯃꯈꯥꯗ ꯍꯥꯏꯗꯤ ꯊꯕꯛ ꯐꯪꯗ꯭ꯔꯤꯕ ꯅꯍꯥ ꯃꯌꯥꯝ ꯑꯝꯃ ꯂꯩꯔꯤꯁꯦ ꯊꯕꯛ ꯄꯤꯕ ꯉꯝꯗꯣꯏꯅꯤ ꯊꯕꯛꯄꯤꯕ ꯉꯝꯕ ꯍꯥꯏꯁꯦ ꯁꯦꯟꯃꯤꯠꯂꯣꯟ ꯐꯒꯠꯂꯛꯇꯣꯏꯅꯤ ꯁꯦꯟꯃꯤꯠꯂꯣꯟ ꯐꯒꯠꯂꯛꯑꯒꯗꯤ ꯏꯀꯣꯅꯣꯃꯤꯛ ꯐꯒꯠꯂꯛꯇꯣꯏꯅꯤ ꯐꯒꯠꯂꯛꯇꯥꯔꯒꯗꯤ ꯏꯁꯥ ꯑꯃꯗꯤ ꯌꯥꯝ ꯏꯟꯗꯤꯄꯦꯟꯗꯦꯟ ꯑꯣꯏꯅ ꯍꯤꯡꯕ ꯉꯝꯗꯣꯏꯅꯤ ꯍꯥꯏꯗꯤ ꯑꯦꯟꯇꯔꯄ꯭ꯔꯦꯅꯔ ꯌꯥꯝꯃꯤꯈꯩ ꯌꯥꯝꯃꯤꯈꯩ ꯁꯦꯟꯃꯤꯠꯂꯣꯟ ꯆꯥꯎꯈꯠꯂꯛꯄ ꯍꯦꯟꯗꯣꯏꯅꯦꯕ ꯍꯥꯏꯗꯤ ꯃꯥꯒꯤ ꯃꯈꯥꯗ ꯊꯕꯛ ꯍꯥꯏꯗꯤ ꯒꯣꯔꯃꯦꯟ ꯖꯣꯞ ꯒꯣꯔꯃꯦꯟ ꯖꯣꯞ ꯇꯧꯈꯤꯕꯅ ꯇꯧꯈ꯭ꯔꯦ ꯇꯧꯗꯕ ꯃꯌꯥꯝ ꯑꯃ ꯂꯩꯔꯤꯁꯦ ꯊꯕꯛ ꯐꯪꯗꯗꯅ ꯀꯪꯉꯥꯎꯅꯔꯤꯕ ꯃꯌꯥꯝ ꯑꯃ ꯂꯩꯔꯤꯁꯦ ꯑꯦꯟꯇꯔꯄ꯭ꯔꯦꯅꯔ ꯌꯥꯝꯕ ꯇꯥꯔꯒꯗꯤ ꯃꯥꯒꯤ ꯃꯈꯥꯗ ꯍꯥꯏꯗꯤ ꯂꯣꯏꯅꯃꯛ ꯊꯕꯛ ꯄꯤꯕ ꯉꯝꯃꯛꯇꯣꯏꯅꯤ ꯄꯤꯕ ꯉꯝꯃꯛꯑꯒꯗꯤ ꯑꯩꯈꯣꯏ ꯐꯥꯏꯅꯦꯟꯁꯤꯌꯦꯜꯂꯤ ꯏꯟꯗꯤꯄꯦꯟꯗꯦꯟ ꯑꯣꯏꯔꯛꯇꯣꯏꯅꯤ ꯁꯦꯟꯃꯤꯠꯂꯣꯟ ꯆꯥꯎꯈꯠꯂꯛꯇꯣꯏꯅꯤ ꯆꯥꯎꯈꯠꯄ ꯂꯩꯕꯥꯛ ꯑꯃ ꯑꯣꯏꯔꯛꯇꯣꯏꯅꯤ ꯑꯩꯈꯣꯏꯅ ꯂꯩꯉꯥꯛꯇꯒꯤ ꯐꯪꯕ ꯃꯇꯦꯡꯁꯦ ꯑꯄꯥꯝꯕꯁꯦ ꯑꯩꯈꯣꯏꯒꯤ ꯀꯩꯅꯣ ꯍꯥꯏꯇꯥꯔꯦ ꯁ꯭ꯇꯥꯔꯠꯑꯞ ꯂꯣꯟ ꯁ꯭ꯇꯥꯔꯠꯑꯞ ꯂꯣꯟꯒꯨꯝꯕ ꯑꯗꯒꯤ ꯍꯥꯏꯗꯤ ꯂꯣ ꯏꯟꯇꯔꯦꯁꯇ ꯁꯔꯀꯥꯔꯅ ꯄꯤꯕ ꯚꯥꯔꯠ ꯁꯔꯀꯥꯔꯅ ꯄꯤꯕ ꯁ꯭ꯀꯤꯝ ꯃꯌꯥꯝ ꯑꯃ ꯂꯩ ꯂꯣ ꯏꯟꯇꯔꯦꯁꯇ ꯄꯤꯕ ꯍꯥꯏꯗꯤ ꯕꯤꯖꯤꯅꯦꯁ ꯇꯧꯕ ꯃꯤꯗ ꯁꯨꯃꯥꯏꯅ ꯁꯤꯒꯤ ꯂꯣꯟꯁꯤ ꯄꯤꯔꯒꯗꯤ ꯃꯥ ꯁꯨꯃꯥꯏꯅ ꯆꯥꯎꯈꯠꯄ ꯉꯝꯒꯅꯤ ꯑꯗꯨꯗꯒꯤ ꯁꯤ ꯇꯧꯒꯅꯤ ꯍꯥꯏꯕ ꯃꯌꯥꯝ ꯑꯃ ꯂꯩ ꯚꯥꯔꯠ ꯁꯔꯀꯥꯔꯒꯤ ꯁ꯭ꯀꯤꯝ ꯃꯌꯥꯝ ꯑꯗꯨ ꯁ꯭ꯀꯤꯝꯁꯤꯡꯗꯣ ꯀꯥꯅꯕꯁꯤꯡꯗꯣ ꯐꯖꯅ ꯂꯧꯕꯤꯔꯒ ꯂꯣ ꯏꯟꯇꯔꯦꯁꯇ ꯐꯖꯅ ꯁꯤꯡꯕꯤꯔꯒ ꯑꯩꯈꯣꯏꯁꯨ ꯆꯥꯎꯈꯠꯄ ꯍꯥꯏꯗꯤ ꯌꯥꯝ ꯆꯥꯎꯈꯠꯄ ꯑꯃ ꯑꯣꯏꯗꯣꯏꯅꯤ